ꯎꯝ ꯍꯂꯣ ꯑꯣ ꯑꯩꯁꯦ ꯀꯩꯅꯣꯝꯇ ꯑꯣ ꯑꯩ ꯑꯗꯨꯝ ꯅꯪꯉꯣꯟꯗ ꯑꯗꯨꯝ ꯀꯩꯅꯣꯅꯦ ꯑꯩꯅ ꯑꯩꯗꯣ ꯑꯋꯥꯠꯄ ꯈꯔ ꯂꯩꯍꯧꯔꯦꯕ ꯑꯣ ꯇꯥꯕꯤꯕ꯭ꯔꯥ ꯇꯥꯔꯕ꯭ꯔꯥ ꯐꯖꯅ

ꯍꯣ ꯑꯗꯨꯒꯤꯗꯣ ꯑꯩꯅ ꯈꯔ ꯋꯥꯠꯄ ꯌꯥꯎꯕ ꯑꯗꯨꯅ ꯑꯩ ꯉꯁꯤ ꯑꯃꯨꯛ ꯀꯩꯅꯣ ꯇꯧꯒꯦꯅ ꯀꯩꯅꯣꯗꯣ ꯑꯉꯥꯡꯒꯤ ꯅꯣꯠꯕꯨꯛ ꯊꯔꯇꯤ ꯊꯔꯇꯤ ꯄꯤꯕꯤꯗꯣ ꯀꯩꯅꯣ ꯕ꯭ꯂꯦꯡꯗ ꯑꯗꯨ ꯀꯌꯥꯝ ꯀꯩꯅꯣ ꯇꯧꯒꯦ ꯗꯔꯖꯟ ꯑꯍꯨꯝꯈꯛꯇ ꯂꯧꯒꯦꯅꯦ ꯍꯧꯖꯤꯛ ꯑꯗꯨꯝ ꯄꯨꯊꯣꯛꯄꯤꯔꯛꯑꯣ ꯎꯝ ꯎꯝ ꯍꯣꯏ ꯑꯗꯨꯒꯤ ꯑꯍꯨꯝ ꯑꯃꯒꯅꯦ ꯀꯩꯅꯣꯒꯤ ꯑꯩꯅ ꯃꯃꯥꯡꯒꯤ ꯂꯧꯕ ꯑꯉꯥꯡꯒꯤ ꯀꯩꯅꯣꯗꯨ ꯀꯂꯔ ꯀꯩꯅꯣ ꯀꯂꯔ ꯑꯃ ꯈꯔ ꯁꯥꯡꯕ ꯑꯃ ꯌꯥꯎꯗ꯭ꯔꯣ ꯄꯦꯟꯁꯤꯜ ꯀꯂꯔꯗ ꯍꯣꯍꯣꯏ ꯑꯗꯨꯒꯤ ꯀꯩꯅꯣꯗꯣ ꯑꯗꯨꯒꯤ ꯀꯩꯅꯣ ꯁꯤꯛꯁꯇꯤ ꯁꯤꯛꯁꯇꯤ ꯄꯤꯕꯤꯗꯣ ꯑꯗꯨꯗꯣ ꯃꯉꯥ ꯑꯝꯈꯛꯀ ꯄꯤꯔꯛꯑꯣꯅꯦ ꯑꯍꯣꯏ ꯍꯣꯏ ꯍꯣꯏ ꯉꯥꯏꯒꯦ ꯑꯇꯩ ꯄꯣꯠ ꯀꯩꯅꯣ ꯑꯉꯥꯡꯒꯤ ꯏꯁꯤꯡ ꯕꯣꯇꯜꯒꯨꯝꯕ ꯍꯥꯏꯗꯤ ꯈꯔ ꯑꯗꯨꯝ ꯀꯩꯅꯣꯗꯣ ꯌꯦꯡꯒꯦꯅꯦ ꯍꯥꯏꯗꯤ ꯁ꯭ꯀꯨꯜꯒꯨꯝꯕ ꯆꯠꯄꯗ ꯍꯧꯖꯤꯛꯇꯤ ꯑꯗꯨꯝ ꯀꯩꯅꯣ ꯇꯧꯁꯤꯜꯂꯛꯑꯕꯅꯤꯅ ꯋꯤꯟꯇꯔ ꯆꯪꯉꯛꯇꯣꯔꯝꯅꯤꯅ ꯑꯗꯨꯝ ꯐ꯭ꯂꯥꯛꯁꯀꯤ ꯇꯥꯏꯞꯇ ꯇꯧꯕꯗꯨ ꯑꯗꯨ ꯌꯦꯡꯒꯦꯅꯦ ꯈꯔ ꯄꯤꯛꯂꯞ ꯇꯧꯕ ꯍꯥꯞ ꯂꯤꯇꯔꯗꯒꯤ ꯌꯦꯡꯉꯛꯑꯣꯅꯦ ꯍꯥꯞ ꯂꯤꯇꯔꯒꯤ ꯑꯣꯏꯅ ꯍꯣꯍꯣꯏ ꯍꯣꯍꯣꯏ ꯆꯪꯉꯛꯀꯦ ꯍꯧꯖꯤꯛꯀꯥꯟꯁꯤꯕꯣ ꯄꯣꯠꯇꯤ ꯀꯃꯥꯏ ꯇꯧꯔꯤꯒꯦ ꯑꯗꯨꯝ ꯁꯤꯠꯄ꯭ꯔꯣ ꯗꯨꯀꯥꯟꯁꯦ ꯍꯥꯏꯗꯤ ꯂꯥꯟ ꯅꯨꯡ ꯁꯨꯝ ꯇꯧꯕꯁꯤꯗ ꯍꯣꯏ ꯎꯝ ꯎꯝ ꯍꯣꯏ ꯍꯣꯏ ꯑꯗꯨꯅꯤ ꯍꯧꯖꯤꯛ ꯃꯇꯝꯁꯤꯗꯤ ꯒ꯭ꯌꯥꯟ ꯃꯦꯟ ꯇꯥꯗꯦ ꯍꯣꯏ ꯅꯨꯡꯉꯥꯏꯔꯤꯌꯦ ꯑꯗꯨꯝ ꯑꯗꯨꯝ ꯂꯩꯔꯤꯗ ꯑꯗꯨꯝ ꯍꯤꯡꯅ ꯍꯤꯡꯅꯕ ꯀꯩ ꯍꯥꯏꯅꯤ ꯀꯩꯅꯣ ꯀꯌꯥ ꯇꯥꯔꯕꯅꯣ ꯌꯦꯡꯉꯨꯅꯦ ꯍꯣꯏ ꯍꯣꯏ ꯄꯥꯕꯤꯔꯣ ꯎꯝ ꯍꯣꯏ ꯍꯣꯏ ꯑꯩ ꯋꯥꯟ ꯊꯥꯎꯖꯟ ꯇꯨ ꯍꯟꯗ꯭ꯔꯦꯠ ꯑꯣꯏꯅ ꯄꯤꯔꯛꯑꯒꯦꯀꯣ ꯎꯝ ꯍꯣꯍꯣꯏ ꯑꯗꯨꯗꯤ ꯌꯥꯝ ꯅꯨꯡꯉꯥꯏꯔꯦ ꯑꯃꯨꯛ ꯉꯁꯤꯒꯤꯗꯤ ꯌꯧꯔꯒꯦ ꯎꯝ ꯊꯝꯃꯦ ꯊꯝꯃꯦ